ꯑꯩꯅ ꯁ꯭ꯀꯨꯜꯁꯤꯡꯗ ꯈ꯭ꯋꯥꯏꯗꯒꯤ ꯄꯥꯝꯖꯕ ꯁꯕꯖꯦꯛ ꯑꯗꯨꯗꯤ ꯃꯩꯇꯩ ꯃꯌꯦꯛꯅꯤ ꯃꯩꯇꯩ ꯃꯌꯦꯛ ꯍꯥꯏꯕꯁꯦ ꯑꯩꯈꯣꯏꯒꯤ ꯏꯃꯥ ꯂꯣꯟꯅꯤ ꯏꯃꯥ ꯂꯣꯟꯕꯨ ꯅꯨꯡꯁꯤꯖꯕ ꯄꯥꯝꯖꯕ ꯑꯁꯤꯅ ꯃꯔꯝ ꯑꯣꯏꯔꯒ ꯑꯩꯅ ꯃꯩꯇꯩ ꯃꯌꯦꯛꯄꯨ ꯈ꯭ꯋꯥꯏꯗꯒꯤ ꯄꯥꯝꯖꯕ ꯁꯕꯖꯦꯛ ꯑꯃꯅꯤ ꯈꯟꯖꯕꯅꯤ ꯑꯩꯅ ꯈ꯭ꯋꯥꯏꯗꯒꯤ ꯂꯨꯈꯤꯕ ꯁꯕꯖꯦꯛ ꯑꯗꯨꯗꯤ ꯁꯣꯁꯦꯜ ꯁꯥꯏꯟꯁꯅꯤ ꯃꯔꯝꯗꯤ ꯑꯩ ꯁꯣꯁꯦꯜ ꯁꯥꯏꯟꯁꯁꯦ ꯇꯝꯕ ꯀꯥꯟꯗ ꯑꯩꯉꯣꯟꯗ ꯅꯨꯡꯉꯥꯏꯇꯕ ꯒ꯭ꯌꯥꯟ ꯇꯥꯗꯕ ꯅꯨꯡꯉꯥꯏꯇꯕ ꯌꯥꯎꯋꯦ ꯑꯗꯨꯅ ꯑꯩꯅ ꯁꯣꯁꯦꯜ ꯁꯥꯏꯟꯁꯁꯦ ꯄꯥꯝꯗꯕꯅꯦ ꯑꯩꯅ ꯁ꯭ꯀꯨꯜꯒꯤ ꯃꯇꯝꯗ ꯅꯨꯡꯉꯥꯏꯈꯤ ꯅꯨꯡꯉꯥꯏꯈꯤꯕ ꯅꯤꯡꯁꯤꯡꯖꯕ ꯋꯥꯔꯤ ꯑꯃ ꯑꯩ ꯇꯝꯖꯔꯛꯀꯦ ꯑꯩꯅ ꯁ꯭ꯀꯨꯜ ꯀꯥꯔꯤꯉꯩ ꯏꯃꯥꯟꯅꯕꯤ ꯃꯈꯩꯒ ꯍꯔꯥꯎ ꯇꯌꯥꯝꯅ ꯋꯥꯔꯤ ꯁꯥꯟꯅꯕ ꯀ꯭ꯂꯥꯁ ꯌꯥꯎꯃꯤꯟꯅꯕ ꯕ꯭ꯔꯦꯛꯇ ꯑꯆꯥꯄꯣꯠ ꯆꯥꯃꯤꯟꯅꯕ ꯅꯨꯡꯉꯥꯏ ꯅꯨꯡꯉꯥꯏꯕ ꯋꯥꯔꯤ ꯁꯥꯟꯅꯕ ꯑꯁꯤꯅ ꯆꯤꯡꯕ ꯁ꯭ꯀꯨꯜꯗ ꯑꯩꯈꯣꯏꯅ ꯅꯨꯡꯉꯥꯏꯕ ꯐꯣꯡꯗꯣꯛꯑꯦ ꯑꯗꯨꯅ ꯅꯨꯡꯉꯥꯏꯔꯕ ꯅꯤꯡꯁꯤꯡꯖꯕꯅꯦ ꯑꯩꯅ